ꯉꯥ ꯐꯥꯕꯗ ꯑꯩꯅ ꯁꯤꯖꯤꯟꯅꯕ ꯇꯦꯛꯅꯤꯛ ꯈꯔꯗꯤ ꯀꯥꯎ ꯊꯥꯕ ꯀꯥꯎ ꯊꯥꯕ ꯑꯁꯦ ꯀꯥꯟꯅꯩ ꯍꯥꯏꯗꯤ ꯏꯪꯊꯝꯊꯥ ꯑꯩꯈꯣꯏꯒꯤ ꯏꯪꯉꯕ ꯏꯪꯊꯝꯊꯥ ꯃꯇꯝꯗ ꯀꯥꯎ ꯊꯥꯛꯅꯩ ꯑꯗ ꯑꯩꯈꯣꯏꯒꯤ ꯊꯥꯛꯄꯁꯤꯁꯨ ꯑꯩꯈꯣꯏ ꯇꯨꯔꯦꯜ ꯑꯩꯈꯣꯏꯒꯤ ꯏꯪꯊꯝꯊꯥꯗꯗꯤ ꯈꯔ ꯂꯨꯕꯅꯤꯅ ꯎꯁꯥ ꯅꯨꯡꯁꯥ ꯍꯥꯏꯗꯤ ꯍꯪꯒꯥꯝ ꯃꯀꯣꯛ ꯍꯪꯒꯥꯝ ꯌꯩꯒꯤꯕꯒꯤ ꯃꯀꯣꯛ ꯑꯗꯨ ꯑꯗꯨꯁꯨ ꯊꯥꯛꯅꯩ ꯎꯁꯥꯁꯨ ꯊꯥꯛꯅꯩ ꯑꯗꯨ ꯑꯗ ꯍꯞꯇꯥ ꯑꯃꯒꯨꯝꯕ ꯊꯥꯛꯑꯝꯃꯅꯤ ꯑꯗꯨꯒ ꯍꯞꯇꯥ ꯑꯃꯒꯨꯝꯕ ꯑꯗꯒꯤ ꯑꯩꯈꯣꯏꯒꯤ ꯎꯁꯥꯗꯨꯁꯨ ꯑꯗꯨꯁꯨ ꯄꯨꯟꯂꯒ ꯊꯥꯛꯑꯅꯤ ꯇꯨꯔꯦꯜ ꯃꯌꯥꯏꯗ ꯍꯪꯖꯤꯛꯀꯤ ꯍꯪꯒꯥꯝ ꯃꯀꯣꯛ ꯐꯪꯉꯒꯅ ꯍꯪꯒꯥꯝ ꯃꯀꯣꯛꯁꯨ ꯊꯥꯛꯑꯦ ꯍꯞꯇꯥ ꯑꯃꯒꯨꯝꯕ ꯑꯗꯨ ꯊꯥꯛꯑꯒ ꯍꯞꯇꯥ ꯑꯃꯒꯤ ꯃꯇꯨꯡꯗ ꯑꯩꯈꯣꯏꯅ ꯉꯥ ꯆꯪꯕ ꯍꯥꯏꯕꯗꯤ ꯍꯥꯏꯐꯦꯠ ꯇꯨꯔꯦꯜꯗꯒꯤ ꯑꯗꯨꯝ ꯉꯥ ꯆꯪꯕ ꯍꯥꯏꯐꯦꯠ ꯌꯦꯡꯉꯒ ꯏꯟꯅ ꯀꯣꯏꯁꯤꯟꯂꯦ ꯑꯗꯨꯒ ꯏꯟꯅ ꯀꯣꯏꯁꯤꯟꯂꯒ ꯏꯟꯅ ꯀꯣꯁꯤꯟꯂ ꯃꯇꯨꯡꯗ ꯑꯩꯈꯣꯏ ꯎꯁꯥꯗꯨꯅꯦ ꯀꯩꯅꯦ ꯏꯟ ꯃꯊꯛꯇ ꯄꯨꯟꯂꯞ ꯊꯥꯡꯒꯠꯂꯦ ꯊꯥꯡꯒꯠꯂꯕ ꯃꯇꯨꯡꯗ ꯑꯗꯨꯃꯥꯏꯅ ꯑꯗꯨꯃꯥꯏꯅ ꯀꯥꯎ ꯊꯥꯛꯄꯤ ꯑꯗꯨꯃꯥꯏꯅ ꯐꯥꯏ ꯑꯩꯈꯣꯏꯁꯦ ꯉꯥꯁꯦ ꯑꯗꯨꯒ ꯈꯣꯏ ꯆꯣꯞꯄꯒꯤ ꯑꯃꯨꯛ ꯍꯥꯏꯔꯒꯗꯤ ꯈꯣꯏ ꯆꯣꯞꯄꯁꯦ ꯈꯣꯏ ꯆꯣꯞꯄ ꯈꯣꯏ ꯆꯣꯞꯇ꯭ꯔꯤꯉꯩ ꯃꯃꯥꯡꯗ ꯑꯩꯈꯣꯏꯅ ꯑꯃꯨꯛ ꯆꯣꯞꯆꯔꯤꯁꯤꯅ ꯇꯤꯟꯊ꯭ꯔꯣꯛꯅꯤ ꯇꯤꯟꯁꯦ ꯍꯥꯟꯅ ꯇꯥꯜꯂꯨꯔꯒ ꯇꯤꯟꯊ꯭ꯔꯣꯛꯁꯦ ꯇꯤꯟꯊ꯭ꯔꯣꯛ ꯇꯥꯜꯂꯕ ꯃꯇꯨꯡꯗ ꯈꯣꯏ ꯆꯣꯞꯄ ꯆꯠꯂꯦ ꯈꯣꯏ ꯆꯣꯞꯄ ꯀꯩꯅꯣꯗ ꯑꯩꯈꯣꯏꯅ ꯆꯣꯞꯄꯗꯨꯗꯤ ꯑꯌꯥꯝꯕꯅꯗꯤ ꯄꯥꯠ ꯀꯨꯝꯕꯗ ꯆꯣꯞꯄꯦ ꯇꯨꯔꯦꯜꯗꯗꯤ ꯆꯣꯞꯇ꯭ꯔꯦ ꯄꯥꯠꯀꯨꯝꯕꯗ ꯆꯠꯂꯒ ꯆꯣꯞꯄꯦ ꯑꯗꯨꯝ ꯇꯤꯟꯊ꯭ꯔꯣꯛꯁꯦ ꯑꯗꯨꯝ ꯆꯥꯏ ꯉꯥꯅ ꯑꯗꯨꯝ ꯐꯕꯧꯉꯥꯒꯨꯝꯕꯅ ꯑꯌꯥꯝꯕ ꯐꯥꯏ ꯈꯣꯏ ꯆꯣꯞꯄꯗꯗꯤ ꯑꯗꯨ ꯈꯛꯇꯅꯤ ꯈꯣꯏ ꯆꯣꯞꯄꯒꯤ ꯑꯩꯒꯤ ꯀꯩꯅꯣꯁꯦ ꯑꯗꯨꯒ ꯑꯃꯨꯛ ꯂꯥꯡ ꯊꯥꯕꯒꯤ ꯑꯃꯨꯛ ꯍꯥꯏꯔꯛꯑꯒꯦ ꯂꯥꯡ ꯊꯥꯕꯒꯤꯁꯤꯗꯤ ꯂꯥꯡ ꯊꯥꯕꯁꯤꯗꯤ ꯑꯩꯈꯣꯏꯅ ꯊꯥꯕꯗ ꯇꯨꯔꯦꯜꯗ ꯁꯟꯙꯥ ꯋꯥꯏꯔꯝꯒꯨꯝꯕ ꯁꯟꯙꯥ ꯋꯥꯏꯔꯝꯗ ꯍꯣꯏ ꯅꯝꯕꯔ ꯃꯥꯒꯤ ꯉꯥꯗꯨꯒꯤ ꯃꯇꯨꯡ ꯏꯟꯅ ꯅꯝꯕꯔ ꯃꯌꯥꯝ ꯂꯩ ꯃꯥꯒꯤ ꯅꯝꯕꯔ ꯑꯩꯈꯣꯏꯒꯤ ꯇꯔꯥ ꯇꯔꯦꯠ ꯂꯩ ꯇꯔꯥꯍꯨꯝꯗꯣꯏ ꯂꯩ ꯀꯨꯟ ꯃꯪꯉꯥ ꯂꯩ ꯀꯨꯟꯊ꯭ꯔꯥ ꯃꯪꯉꯥ ꯂꯩ ꯅꯤꯐꯨ ꯂꯩ ꯑꯗꯨ ꯑꯩꯈꯣꯏꯅ ꯑꯗꯨꯗꯣ ꯑꯩꯈꯣꯏꯅ ꯑꯩꯅ ꯊꯛꯆꯕꯗꯤ ꯑꯩꯈꯣꯏꯒꯤ ꯇꯔꯥ ꯇꯔꯦꯠ ꯀꯨꯟ ꯃꯪꯉꯥꯁꯤꯅꯤ ꯇꯔꯥ ꯇꯔꯦꯠꯀ ꯀꯨꯟ ꯃꯪꯉꯥꯒ ꯑꯌꯥꯝꯕ ꯑꯗꯨꯝꯕꯅ ꯊꯥꯛꯑꯦ ꯑꯗꯨ ꯉꯁꯤ ꯊꯥꯛꯑꯝꯃꯅꯤ ꯑꯗ ꯍꯥꯏꯗꯤ ꯁꯟꯙꯥ ꯋꯥꯏꯔꯝꯗ ꯑꯗꯨꯒ ꯁꯟꯙꯥ ꯋꯥꯏꯔꯝ ꯊꯥꯛꯑ ꯃꯇꯨꯡꯗ ꯍꯌꯦꯡ ꯑꯌꯨꯛ ꯉꯟꯇꯥ ꯑꯌꯨꯛꯇ ꯄꯨꯡ ꯇꯔꯨꯛ ꯃꯈꯥꯏ ꯑꯗꯥꯏ ꯇꯔꯨꯛ ꯑꯗ꯭ꯋꯥꯏꯗ ꯆꯠꯂꯅꯤ ꯑꯗꯨꯗ ꯀꯥꯏꯔꯨꯔꯅꯤ ꯑꯗꯨꯗꯒꯤ ꯉꯥꯁꯨ ꯌꯥꯝ ꯑꯗꯨꯝ ꯌꯥꯎꯔꯝꯃꯤ ꯑꯗꯨꯒ ꯑꯌꯥꯝꯕꯅꯗꯤ ꯅꯝꯕꯔ ꯃꯆꯥꯅ ꯍꯦꯟꯅ ꯌꯥꯎꯋꯦ ꯑꯆꯧꯕꯒꯤꯗꯤ ꯀꯌꯥ ꯌꯥꯎꯗꯦ ꯌꯥꯎꯕꯨꯗꯤ ꯌꯥꯎꯋꯦ ꯑꯗꯨꯁꯨ ꯀꯥꯟꯅꯩ ꯑꯗꯨꯝ ꯑꯩꯈꯣꯏꯒꯤ ꯃꯇꯦꯡ ꯃꯇꯦꯡꯗꯤ ꯑꯗꯨꯝ ꯑꯣꯏꯅꯩ ꯑꯁꯤꯗꯤ ꯀꯥꯟꯅꯕ ꯍꯥꯏꯗꯤ ꯑꯣꯏ ꯑꯗꯨꯒ ꯉꯥ ꯐꯥꯕꯗ ꯆꯪꯕ ꯄꯣꯠꯁꯤꯡ ꯁꯦꯝ ꯁꯥꯅꯤ

ꯄꯣꯠ ꯆꯩ ꯁꯤꯖꯤꯟꯅꯕ ꯑꯩꯈꯣꯏꯒꯤ ꯂꯥꯡꯒꯨꯝꯕ ꯑꯗꯨꯗꯒꯤ ꯑꯩꯈꯣꯏꯅ ꯁꯤꯖꯤꯟꯅꯕꯗ ꯂꯥꯡꯒꯨꯝꯕ ꯄꯨꯏ ꯑꯗꯨꯒ ꯂꯣꯡꯍꯨꯞꯅ ꯐꯥꯏ ꯂꯣꯡꯍꯨꯞꯁꯨ ꯄꯨꯏ ꯑꯗꯨꯒ ꯑꯩꯈꯣꯏꯒꯤ ꯅꯨꯄꯥ ꯏꯟ ꯍꯥꯏ ꯇꯥꯔꯦ ꯅꯨꯄꯥ ꯏꯟ ꯅꯨꯄꯥ ꯏꯟꯁꯨ ꯄꯨꯅꯩ ꯅꯨꯄꯥ ꯏꯟꯁꯨ ꯄꯨꯔ ꯆꯠꯅꯩ ꯅꯨꯄꯥ ꯏꯟꯁꯨ ꯄꯨꯔ ꯐꯥꯏ ꯑꯗꯨꯒ ꯂꯨ ꯊꯨꯝꯃꯤ ꯂꯨꯒꯨꯝꯕ ꯑꯗꯨꯒꯨꯝꯕꯁꯨ ꯄꯨꯏ

ꯑꯗꯨꯒ ꯑꯀꯣꯟꯕꯒꯤꯁꯤꯅ ꯑꯩ ꯅꯨꯡꯇꯤꯒꯤꯗꯤ ꯑꯩ ꯅꯨꯡꯇꯤꯒꯤꯗꯤ ꯆꯠꯇꯦ ꯃꯌꯥꯝꯅ ꯉꯥ ꯐꯥꯕ ꯃꯇꯝꯗ ꯇꯨꯔꯦꯜꯗ ꯑꯩ ꯇꯨꯔꯦꯜꯗ ꯆꯠꯂꯤ